ꯐꯥꯔꯝ ꯌꯦꯟ ꯉꯥꯅꯨ ꯂꯣꯏꯕ ꯃꯤꯁꯤꯡ ꯑꯃꯁꯨꯡ ꯊꯥꯗꯣꯛꯈ꯭ꯔꯕ ꯌꯦꯟ ꯉꯥꯅꯨ ꯂꯣꯏꯔꯤꯕꯁꯤꯡꯅ ꯃꯈꯣꯏꯒꯤ ꯌꯦꯟ ꯉꯥꯅꯨꯁꯤꯡ ꯑꯁꯤ ꯃꯁꯥ ꯃꯎ ꯐꯅ ꯑꯃꯁꯨꯡ ꯂꯣꯏꯔꯤꯕꯁꯤꯡꯗ ꯁꯣꯛꯍꯟꯕ ꯌꯥꯕ ꯂꯥꯏꯅꯥ ꯆꯤꯡꯗꯦ ꯍꯥꯏꯕꯁꯦ ꯀꯔꯝꯅ ꯁꯣꯏꯗꯅꯕ ꯑꯣꯏꯍꯟꯒ ꯗꯒꯦ ꯅꯨꯡꯒꯤ ꯋꯥꯔꯣꯜ ꯆꯪ ꯅꯃ ꯃꯁꯛ ꯌꯦꯡꯊꯣꯛꯄꯤꯕ ꯇꯤꯀꯥ ꯊꯕꯛ ꯑꯁꯤꯅꯆꯤꯡꯕꯁꯤꯡ ꯍꯥꯎ ꯀꯦꯟ ꯐꯥꯔꯃꯔ ꯑꯣꯔ ꯕꯦꯛꯌꯥꯔꯠ ꯄꯣꯜꯇ꯭ꯔꯤ ꯀꯤꯄꯔꯁ ꯑꯦꯟꯁ꯭ꯌꯣꯔ ꯗꯦꯠ ꯗꯤꯌꯥꯔ ꯄꯣꯜꯇ꯭ꯔꯤ ꯑꯣꯔ ꯍꯦꯜꯗꯤ ꯑꯦꯟ ꯐ꯭ꯔꯤ ꯐ꯭ꯔꯣꯝ ꯗꯤꯖꯤꯖꯦꯁ ꯗꯦꯠ ꯀꯨꯜꯠ ꯑꯦꯐꯦꯛ ꯍ꯭ꯌꯨꯃꯦꯟ ꯍꯧꯖꯤꯛ ꯌꯦꯟꯒ ꯉꯥꯅꯨ ꯌꯣꯛꯄ ꯃꯤꯁꯦ ꯃꯤꯉꯣꯟꯗ ꯅꯠꯇ꯭ꯔꯒ ꯃꯣꯏ ꯍꯧꯖꯤꯛ ꯌꯣꯛꯄ ꯉꯥꯅꯨ ꯀꯥꯡꯉꯥ ꯂꯥꯏꯅꯥ ꯅꯥꯔꯣꯏ ꯍꯥꯏꯔꯗꯤ ꯃꯣꯏꯒꯤ ꯐꯥꯔꯝꯃꯤꯡꯁꯦ ꯍꯧꯖꯤꯛ ꯄꯥꯕ꯭ꯂꯤꯛ ꯅꯠꯇ꯭ꯔꯒ ꯇꯥꯎꯟꯒꯤ ꯃꯅꯥꯛꯇ ꯌꯣꯛꯀꯅꯨ ꯍꯥꯏꯅ ꯍꯥꯏꯔꯛꯏ ꯑꯗꯨꯒ ꯉꯥꯅꯨꯒ ꯌꯦꯟꯒꯤ ꯌꯣꯛꯄ ꯃꯣꯏꯒꯤ ꯖꯒꯥꯁꯦ ꯇꯣꯉꯥꯟ ꯇꯣꯉꯥꯟꯅ ꯁꯦꯝꯕꯤꯔꯗꯤ ꯃꯣꯏꯁꯦ ꯅꯥꯕ ꯈꯣꯏꯕ ꯑꯗꯨꯒꯨꯝꯕꯗꯤ ꯀꯌꯥ ꯂꯩꯔꯔꯣꯏ ꯑꯗꯨꯒ ꯍꯧꯖꯤꯛ ꯈꯣꯏ ꯄꯣꯜꯇ꯭ꯔꯤꯈꯣꯏ ꯌꯣꯛꯄ ꯃꯤꯈꯣꯏꯅ ꯔꯤꯒꯨꯂꯔ ꯆꯦꯛꯀꯤꯡ ꯑꯣꯏꯅ ꯆꯠꯄ ꯇꯥꯏ ꯆꯦꯛꯀꯤꯡ ꯇꯧꯕ ꯃꯇꯝꯗ ꯍꯧꯖꯤꯛ ꯃꯣꯏꯒꯤ ꯆꯥꯔꯒ ꯊꯤ ꯐꯥꯏꯍꯟꯕ ꯃꯣꯏꯅ ꯂꯦꯐꯑꯣꯚꯔꯒꯨꯝꯕ ꯐꯖꯅ ꯁꯦꯡꯗꯣꯛꯄꯤꯌꯨ ꯑꯗꯨ ꯑꯣꯏꯔꯗꯤ ꯑꯗꯨ ꯅꯠꯇ꯭ꯔꯗꯤ ꯃꯣꯏꯅ ꯊꯤ ꯐꯥꯏꯍꯟꯕ ꯑꯗꯨꯒꯨꯝꯕꯗꯨꯅ ꯕꯦꯛꯇꯔꯤꯌꯥ ꯏꯟꯐꯦꯛꯁꯟꯒꯨꯝꯕ ꯆꯪꯕ ꯌꯥꯏ ꯑꯗꯨꯒ ꯑꯗꯨꯉꯥꯛ ꯅꯠꯇꯦ ꯍꯧꯖꯤꯛ ꯕꯣꯏꯂꯔꯒ ꯀꯣꯏꯂꯔꯒ ꯌꯣꯛꯄ ꯃꯤꯁꯤꯡꯁꯦ ꯃꯣꯏꯒꯤ ꯇꯦꯝꯄꯔꯦꯆꯔꯁꯦ ꯐ꯭ꯔꯤꯀ꯭ꯋꯦꯟ ꯑꯣꯏꯅ ꯇꯣꯏꯅ ꯆꯦꯛ ꯇꯧꯕ ꯇꯥꯏ ꯑꯗꯨ ꯉꯥꯛꯇ ꯅꯠꯇꯦ ꯍꯧꯖꯤꯛ ꯑꯗꯨꯉꯥꯛꯇ ꯅꯠꯇꯦ ꯍꯧꯖꯤꯛ ꯐ꯭ꯔꯤ ꯐ꯭ꯔꯣꯝ ꯚꯤꯇꯥꯃꯤꯟ ꯐꯨꯠꯁ ꯑꯗꯨꯒꯨꯝꯕꯗꯨꯁꯦ ꯆꯥꯛ ꯆꯥꯕ ꯃꯣꯏꯒꯤ ꯆꯥꯛ ꯄꯤꯖꯕꯁꯦ ꯚꯤꯇꯥꯃꯤꯟ ꯌꯥꯎꯗꯕꯤꯅ ꯂꯣꯀꯦꯜ ꯑꯣꯏꯅ ꯄꯤꯕ ꯇꯥꯏ ꯑꯗꯨꯒ ꯃꯣꯏꯁꯦ ꯐꯔꯁ ꯑꯦꯠꯀꯨꯝꯕ ꯊꯝꯕꯁꯨ ꯗꯔꯀꯥꯔ ꯇꯥꯏ ꯐꯔꯁ ꯑꯦꯠꯀꯨꯝꯕꯗ ꯀꯔꯤ ꯚꯦꯛꯁꯤꯅꯦꯁꯟꯒꯨꯝꯕ ꯗꯔꯀꯥꯔ ꯍꯥꯏꯔꯗꯤ ꯒ꯭ꯂꯣꯕꯤ ꯚꯦꯛꯁꯤꯅꯦꯁꯟ ꯑꯦꯟꯇꯤ ꯕ꯭ꯂꯥꯁ ꯑꯥꯏ ꯕꯤ ꯕ꯭ꯂꯥꯁ ꯑꯥꯏ ꯕꯤ ꯗꯤ ꯀꯦ ꯅꯠꯇ꯭ꯔꯗꯤ ꯀꯣꯔꯖ꯭ꯌꯥ ꯚꯦꯛꯁꯤꯅꯦꯁꯟ ꯕꯣꯏꯂꯔꯒꯤꯗꯃꯛꯇꯤ ꯃꯣꯏꯒꯤ ꯑꯣꯚꯨꯂꯦꯁꯟ ꯌꯦꯔꯨꯝ ꯍꯦꯆ ꯇꯧꯕ ꯃꯇꯝꯗ ꯃꯣꯏꯕꯨꯁꯨ ꯚꯦꯛꯁꯤꯅꯦꯁꯟ ꯄꯤꯖꯕ ꯇꯥꯏ ꯀꯔꯤꯒꯤꯗꯃꯛ ꯍꯥꯏꯔꯗꯤ ꯃꯆꯥ ꯄꯣꯛꯂꯤꯕ ꯍꯦꯆ ꯍꯦꯆ ꯇꯧꯕ ꯌꯦꯟ ꯃꯆꯥꯁꯤꯡꯕꯨ ꯂꯥꯏꯅꯥ ꯅꯥꯔꯣꯏꯒꯤꯗꯃꯛ ꯍꯧꯖꯤꯛ ꯑꯣꯕꯥ ꯚꯦꯛꯁꯤꯅꯦꯁꯟ ꯕꯣꯏꯂꯔ ꯑꯦꯛ ꯍꯥꯏꯅ ꯄꯤꯖꯕ ꯇꯥꯏ